ꯑꯐꯕ ꯁꯃꯥꯖ ꯑꯃ ꯁꯦꯝꯕ ꯃꯇꯝꯗ ꯑꯩꯈꯣꯏꯒꯤ ꯙꯔꯃꯒꯤ ꯂꯥꯏꯔꯤꯛꯁꯤꯡꯅ ꯄꯤꯔꯤꯁꯤꯡꯁꯤ ꯑꯍꯥꯟꯕꯃꯛꯇꯗ ꯑꯩꯈꯣꯏꯒꯤ ꯑꯩꯈꯣꯏꯒꯤ ꯃꯤꯑꯣꯏꯕ ꯑꯃꯒ ꯑꯃꯒ ꯌꯥꯝꯅ ꯅꯨꯡꯁꯤ ꯆꯥꯅꯅ ꯂꯩꯃꯤꯟꯅꯕꯁꯦ ꯂꯥꯏꯔꯤꯛ ꯈꯨꯗꯤꯡꯃꯛꯅ ꯄꯤꯔꯤ ꯑꯗꯣ ꯃꯤ ꯑꯃꯗ ꯑꯃꯒꯤ ꯔꯦꯁꯄꯦꯛ ꯇꯧꯕꯤꯕ ꯑꯍꯜ ꯑꯃꯒꯤ ꯑꯩꯈꯣꯏꯅ ꯊꯧꯒꯜ ꯕ꯭ꯌꯥꯕꯍꯥꯔ ꯈꯪꯅ ꯎꯠꯄꯤꯕ ꯑꯗꯨꯗꯒꯤ ꯂꯩꯇ ꯂꯥꯏꯔꯕꯁꯤꯡꯕꯨꯁꯨ ꯑꯩꯈꯣꯏꯅ ꯅꯨꯡꯁꯤꯅ ꯌꯦꯡꯕꯤꯕ ꯑꯗꯨ ꯑꯣꯏꯕ ꯇꯥꯔꯗꯤ ꯑꯩꯈꯣꯏꯗ ꯃꯥꯂꯦꯝ ꯑꯁꯤꯗ ꯂꯩꯔꯤꯕ ꯃꯤꯄꯨꯝ ꯈꯨꯗꯤꯡꯃꯛꯁꯦ ꯂꯣꯏꯅꯃꯛꯀꯤ ꯂꯣꯏꯅꯃꯛ ꯆꯞ ꯃꯥꯅꯅ ꯌꯦꯡꯅ ꯑꯩꯈꯣꯏꯅ ꯎꯕ ꯇꯥꯔꯒꯗꯤ ꯑꯃꯠꯇ ꯑꯩꯈꯣꯏ ꯅꯨꯡꯁꯤꯅꯗꯕ ꯍꯥꯏꯕꯗꯨ ꯑꯝꯇ ꯑꯣꯏꯔꯛꯑꯣꯏꯕ ꯂꯣꯏꯅꯃꯛꯀꯤ ꯀꯔꯤ ꯅꯨꯡꯁꯤ ꯆꯥꯅꯅ ꯂꯩꯃꯤꯟꯅꯔꯛꯀꯅꯦꯕ ꯑꯩꯈꯣꯏꯅ ꯉꯁꯤ ꯅꯨꯡꯁꯤ ꯆꯥꯅꯅ ꯂꯩꯔꯛꯇ꯭ꯔꯤꯁꯤ ꯀꯔꯤꯒꯤꯗꯃꯛꯇꯅꯣ ꯍꯥꯏꯕ ꯃꯇꯝꯗ ꯃꯥꯅ ꯃꯥꯒꯤ ꯑꯣꯏꯖꯕ ꯑꯁꯤ ꯃꯌꯥꯝ ꯑꯃ ꯊꯦꯡꯅꯔꯛꯄ ꯍꯣꯠꯅꯔꯛꯄ ꯑꯁꯤꯒꯤ ꯃꯥꯏꯀꯩꯗꯒꯤ ꯀꯔꯤ ꯑꯩꯈꯣꯏꯁꯤ ꯑꯃꯠꯇ ꯑꯃꯠꯇ ꯅꯨꯡꯁꯤ ꯆꯥꯅꯅ ꯂꯩꯔꯛꯇ꯭ꯔꯤꯕꯅꯤꯕ ꯑꯗꯨ ꯂꯥꯏꯔꯤꯛꯇ ꯀꯨꯔꯥꯟꯁꯤꯡꯗ ꯀꯔꯤ ꯍꯥꯏꯕꯤꯔꯤ ꯍꯥꯏꯕ ꯃꯇꯝꯗ ꯂꯥꯏꯔꯤꯛ ꯈꯨꯗꯤꯡꯃꯛꯇ ꯍꯥꯏꯔꯤꯁꯤꯡꯁꯤ ꯑꯩꯒꯤ ꯑꯩꯒꯤ ꯀꯔꯤ ꯂꯝꯆꯠ ꯁꯥꯖꯠꯁꯤꯡ ꯐꯖꯧꯑꯣ ꯑꯗꯨ ꯑꯣꯏꯕ ꯇꯥꯔꯒꯗꯤ ꯑꯩꯒꯤ ꯂꯝꯆꯠ ꯁꯥꯖꯠ ꯑꯁꯤꯅ ꯐꯖꯕ ꯇꯥꯔꯗꯤ ꯑꯩꯒꯤ ꯑꯩꯒꯤ ꯇꯨꯡꯗ ꯂꯣꯏꯅꯃꯛ ꯏꯜꯂꯛꯀꯅꯦ ꯍꯥꯏꯕꯅꯦꯕ ꯂꯥꯏꯔꯤꯛ ꯑꯁꯤꯅ ꯍꯥꯏꯔꯤꯁꯦ ꯀꯔꯤꯅꯦꯕ ꯑꯩꯒꯤ ꯂꯝꯆꯠ ꯁꯥꯖꯠ ꯑꯁꯤ ꯐꯖꯅ ꯃꯤꯉꯣꯟꯗ ꯎꯠꯄ ꯇꯥꯔꯒꯗꯤ ꯑꯗꯨ ꯑꯩꯒꯤ ꯇꯨꯡꯗ ꯂꯣꯏꯅꯃꯛꯁꯤ ꯑꯩꯅ ꯍꯥꯏꯕ ꯋꯥꯁꯨ ꯇꯥꯔꯛꯀꯅꯤ ꯑꯩꯅ ꯍꯥꯏꯕꯁꯨ ꯂꯣꯏꯃꯛ ꯌꯥꯔꯛꯀꯅꯦꯕ ꯑꯩꯒꯤ ꯂꯝꯆꯠ ꯁꯥꯖꯠꯁꯤ ꯐꯖꯗꯕ ꯇꯥꯔꯒꯗꯤ ꯑꯩꯅ ꯋꯥ ꯉꯥꯡꯕꯗꯁꯨ ꯀꯅꯥꯒꯨꯝꯕꯤ ꯑꯃꯠꯇꯅ ꯇꯥꯅꯤꯡꯕꯒꯤ ꯇꯣꯟ ꯑꯗꯨ ꯌꯥꯎꯔꯣꯏꯕ ꯑꯗꯨꯅ ꯈ꯭ꯋꯥꯏ ꯃꯔꯨꯑꯣꯏꯔꯤꯁꯤ ꯑꯩꯈꯣꯏꯗ ꯙꯔꯃ ꯈꯨꯗꯤꯡꯃꯛꯅ ꯇꯥꯛꯏꯁꯤ ꯂꯣꯏꯃꯛꯇꯤ ꯂꯣꯏꯃꯛ ꯐꯧꯑꯣꯅ ꯍꯥꯏꯕꯅꯦꯕ ꯑꯗꯨꯕꯨ ꯑꯩꯈꯣꯏ ꯑꯩꯈꯣꯏꯅ ꯀꯔꯤ ꯄꯣꯠ ꯑꯁꯤꯒꯤ ꯑꯍꯦꯟꯕ ꯄꯥꯝꯈꯤꯕ ꯑꯩꯒꯤ ꯊꯃꯣꯏꯒꯤ ꯑꯄꯥꯝꯕ ꯑꯣꯏꯒꯤꯝꯅ ꯃꯔꯝ ꯑꯣꯏꯗꯨꯅ ꯉꯁꯤ ꯑꯩꯒꯤ ꯑꯩꯒꯤ ꯑꯄꯥꯝꯕꯗ ꯂꯣꯏ ꯆꯠꯅꯈꯤꯕꯒꯤ ꯋꯥꯅꯦꯕ ꯑꯗꯨ ꯉꯁꯤ ꯄꯤꯔꯤꯕ ꯑꯁꯦꯡꯕ ꯃꯁꯛꯇꯤ ꯂꯣꯏꯅꯃꯛꯀꯤꯗ ꯃꯁꯤ ꯀꯔꯤꯕ ꯙꯔꯃ ꯇꯣꯉꯥꯟ ꯇꯣꯉꯥꯟꯕ ꯑꯣꯏ ꯇꯥꯔꯒꯁꯨ ꯂꯣꯏꯅꯃꯛꯀꯤ ꯂꯣꯏꯃꯛꯁꯤ ꯅꯨꯡꯁꯤ ꯆꯥꯅꯅ ꯊꯃꯣꯏ ꯄꯨꯛꯆꯦꯜ ꯑꯃꯠꯇ ꯑꯣꯏꯅ ꯅꯈꯣꯏ ꯃꯄꯨ ꯑꯃꯈꯛꯀꯤ ꯅꯈꯣꯏ ꯃꯄꯨ ꯑꯃꯈꯛꯀꯤ ꯂꯥꯏꯅꯤꯡ ꯂꯥꯏꯁꯣꯟ ꯇꯧꯔꯒ ꯂꯥꯛꯎ ꯍꯥꯏꯅ ꯁꯣꯝ ꯅꯥꯀꯟꯗꯗꯤ ꯍꯥꯏꯕꯤꯔꯤꯝꯅꯦꯕ ꯂꯥꯏꯔꯤꯛꯅ ꯍꯥꯏꯔꯤꯁꯤ ꯑꯗꯨꯕꯨ ꯑꯩꯈꯣꯏꯒꯤ ꯀꯔꯤ ꯑꯩꯈꯣꯏꯒꯤ ꯁꯤꯗ ꯑꯃꯅ ꯑꯃꯒꯤ ꯀꯃꯨꯅꯤꯇꯤ ꯑꯃꯅ ꯑꯃꯒꯤ ꯙꯔꯃ ꯑꯃꯅ ꯑꯃꯒꯤ ꯂꯣꯏꯅ ꯋꯥꯁꯤ ꯍꯨꯟꯅꯔꯒ ꯃꯌꯥꯝ ꯑꯃ ꯉꯁꯤ ꯉꯥꯡꯅꯔꯤ ꯁꯤꯅꯗꯤ ꯑꯩꯈꯣꯏꯒꯤ ꯄꯨꯟꯁꯤꯗ ꯃꯥꯏ ꯄꯥꯛꯄ ꯇꯪꯗꯨ ꯂꯩꯇꯥꯕ ꯅꯨꯡꯉꯥꯏ ꯌꯥꯏꯐꯕ ꯍꯥꯏꯕꯗꯨ ꯑꯣꯏꯔꯛꯄ ꯉꯝꯃꯣꯏ ꯍꯥꯏꯅ ꯍꯥꯏꯅꯤꯡꯏ